ꯊꯥꯏꯅꯗꯒꯤ ꯍꯧꯅ ꯑꯗꯨꯝ ꯃꯦꯗꯤꯁꯅꯦꯜ ꯕꯦꯂ꯭ꯌꯨ ꯂꯩꯕ ꯄ꯭ꯂꯥꯟꯠ ꯁꯝꯅ ꯍꯥꯏꯔꯕꯗ ꯌꯨꯝꯊꯣꯡ ꯈꯨꯗꯤꯡꯒꯤ ꯊꯥꯕ ꯇꯨꯜꯁꯤ ꯑꯗꯒꯤ ꯅꯣꯡꯃꯥꯡꯈꯥ ꯑꯦꯟꯗ ꯏꯟꯗ꯭ꯌꯟ ꯄꯦꯟꯅꯤꯋꯔꯠ ꯄꯦꯔꯨꯛꯇꯣ ꯑꯗꯨ ꯌꯥꯝꯅ ꯑꯗꯨꯝ ꯃꯔꯥꯡ ꯀꯥꯏꯅ ꯊꯥꯏꯌꯦ ꯍꯧꯁꯨ ꯍꯧꯋꯦ ꯐꯖꯅ ꯑꯗꯨ ꯁꯤꯈꯩꯁꯦ ꯌꯥꯝꯅꯁꯨ ꯀꯥꯟꯅꯩꯌꯦ ꯈꯅꯥꯎ ꯅꯥꯔꯛꯄ ꯍꯛꯆꯥꯡ ꯈꯔ ꯄꯠꯊꯕ ꯂꯣꯛ ꯊꯨꯡꯉꯛꯄ ꯅꯥꯇꯣꯟ ꯃꯍꯤ ꯆꯦꯟꯕ ꯁꯤꯗ ꯑꯗꯨꯝ ꯇꯨꯜꯁꯤ ꯃꯅꯥ ꯑꯃ ꯑꯅꯤ ꯁꯥꯏꯖꯜꯂꯒ ꯑꯗꯨꯝ ꯐꯅꯌꯥꯝ ꯍꯟꯊꯩ ꯑꯗꯒꯤ ꯂꯣꯛ ꯊꯨꯡꯉꯛꯑꯁꯨ ꯅꯣꯡꯃꯥꯡꯈꯥ ꯁ꯭ꯇꯤꯃꯤꯡ ꯇꯧꯕ ꯌꯥꯝ ꯇꯣꯏꯅ ꯇꯧꯔꯛꯏ ꯄꯨꯛ ꯅꯥꯔꯛꯑꯒ ꯄꯦꯔꯨꯛ ꯉꯥꯜꯂꯒ ꯆꯥꯕ ꯂꯐꯨꯊꯔꯣ ꯉꯥꯜꯂꯒ ꯆꯥꯕ ꯊꯥꯏꯅꯗꯒꯤ ꯑꯗꯨꯝ ꯇꯧꯔꯛꯏ ꯑꯩꯈꯣꯏꯒꯤ ꯑꯣꯏꯅꯗꯤ ꯑꯗꯣ ꯁꯤꯈꯩ ꯁꯤꯅ ꯍꯦꯟꯅ ꯀꯩ ꯍꯥꯏ ꯇꯥꯔꯦ ꯍꯛꯆꯥꯡꯁꯦ ꯁꯦꯡꯉꯦ ꯍꯥꯏꯅ ꯈꯜꯂꯤ ꯑꯦꯟꯇꯤꯕꯥꯏꯌꯇꯤꯛ ꯆꯥꯕ ꯍꯥꯏꯁꯦ ꯗꯔꯀꯥꯔ ꯂꯩꯔꯕꯨꯗꯤ ꯆꯥꯅꯩꯌꯦ ꯕꯠ ꯑꯦꯟꯇꯤꯕꯥꯏꯌꯇꯤꯛ ꯍꯥꯏꯁꯤꯅ ꯑꯩꯈꯣꯏꯒꯤ ꯑꯗꯨꯝ ꯕꯣꯗꯤꯒꯤ ꯍꯦꯜꯗꯤ ꯕꯦꯛꯇꯤꯔꯤꯌꯥ ꯃꯌꯥꯝꯁꯨ ꯍꯥꯠꯇꯣꯛꯈꯤꯕꯅꯤꯅ ꯁꯨꯃꯥꯏꯅ ꯌꯥꯝꯅ ꯃꯦꯗꯤꯁꯅꯦꯜ ꯕꯦꯂ꯭ꯌꯨ ꯂꯩꯕ ꯄ꯭ꯂꯥꯟꯠ ꯊꯥꯏꯅꯗꯒꯤ ꯆꯠꯅꯔꯛꯄꯁꯦ ꯁꯤ ꯍꯥꯟꯅ ꯇ꯭ꯔꯥꯏ ꯇꯧꯔꯒ ꯌꯥꯗ ꯌꯥꯗ꯭ꯔꯒ ꯑꯦꯟꯇꯤꯕꯥꯏꯇꯤꯛ ꯆꯥꯕꯅ ꯐꯕ꯭ꯔꯥ ꯈꯜꯂꯦ